ꯍꯜꯂꯣ ꯗꯨꯀꯥꯟꯗ ꯂꯦꯡꯁꯤꯟꯕꯤꯔꯛꯏꯔꯣ ꯀꯔꯤ ꯀꯔꯤ ꯌꯦꯡꯁꯤꯒꯦ

ꯑꯩꯒꯤꯗꯤ ꯏꯁꯇꯦꯁꯅꯔꯤꯅꯦ ꯑꯉꯥꯡꯒꯤ ꯀꯂꯔ ꯂꯩ ꯄꯦꯟꯁꯤꯜ ꯂꯩ ꯃꯈꯜ ꯃꯈꯜ ꯇꯤꯛꯀꯜ ꯂꯩ ꯀꯔꯤ ꯀꯔꯤ ꯂꯧꯕꯤꯅꯤꯡꯒꯦ

ꯑꯪ ꯂꯩꯌꯦ ꯑꯗꯣ ꯑꯗꯨ ꯀꯂꯔꯗ ꯄꯥꯝꯕꯤꯕ꯭ꯔꯥ ꯅꯠꯇ꯭ꯔꯒ ꯀꯩꯅꯣ ꯄꯨꯟꯅ ꯂꯧꯗꯣꯏꯔ ꯇ꯭ꯔꯥꯟꯁꯄꯦꯔꯦꯟꯁꯤꯡꯗ ꯂꯧꯗꯣꯏꯔ ꯑꯧ ꯀꯔꯝꯕ ꯃꯈꯜ ꯄꯥꯝꯕꯤꯒꯦ ꯑꯪ ꯌꯥꯎꯖꯩ ꯌꯥꯎꯖꯩ ꯑꯪ ꯂꯩꯌꯦ ꯂꯩꯌꯦ ꯑꯣ ꯁꯤꯗꯒꯤ ꯈꯟꯕꯤꯔꯣ ꯑꯇꯩꯗꯤ ꯀꯔꯤ ꯀꯔꯤ ꯌꯦꯡꯅꯤꯡꯉꯤ ꯑꯪ ꯑꯩꯒꯤꯗꯤ ꯑꯞꯁꯔꯥ ꯑꯣꯏꯅ ꯊꯝꯖꯩꯀꯣ

ꯀꯌꯥ ꯂꯧꯕꯤꯗꯣꯏꯅꯣ ꯁꯤꯁꯦ ꯑꯣ

ꯑꯪ ꯂꯩꯌꯦ ꯂꯩꯇꯦ

ꯔꯦꯠꯁꯦ ꯄꯤꯖꯔꯛꯑꯣꯔꯣ ꯑꯣ ꯔꯦꯠ ꯑꯃꯒ ꯕ꯭ꯂꯨ ꯑꯃꯒ ꯂꯩꯇꯦ ꯁꯤꯗꯒꯤ ꯑꯗꯨꯝ ꯑꯄꯥꯝꯕ ꯑꯃ ꯈꯟꯕꯤꯔꯣ ꯎꯝ ꯁꯤꯗ ꯂꯩꯔꯦꯀꯣ ꯁꯤꯅ ꯂꯣꯏꯕꯤꯔꯗꯣꯏꯔ ꯆꯥꯝꯃꯉꯥꯒ ꯀꯨꯟ ꯇꯥꯔꯃꯥꯜꯂꯦ ꯆꯥꯝꯃꯉꯥꯗꯣ ꯍꯦꯛ ꯊꯝꯕꯤꯔꯝꯃꯣ ꯍꯣꯏ ꯍꯣꯏ ꯁꯤꯗ ꯂꯩꯔꯦ ꯌꯥꯝ ꯅꯨꯡꯉꯥꯏꯖꯔꯦ ꯑꯗꯨꯗꯤ

ꯍꯣꯏ ꯃꯊꯪꯁꯨ ꯂꯥꯛꯄꯤꯔꯣ ꯁꯣꯏꯗꯕꯤ ꯊꯝꯖꯔꯦ ꯊꯝꯖꯔꯦ